ꯑꯩꯅ ꯈ꯭ꯋꯥꯏꯗꯒꯤ ꯄꯥꯝꯕ ꯃꯊꯦꯜ ꯍꯥꯏꯔꯒꯗꯤ ꯏꯔꯣꯟꯕ ꯏꯔꯣꯟꯕꯗꯁꯨ ꯑꯇꯩ ꯑꯇꯩ ꯅꯠꯇꯦ ꯌꯣꯡꯆꯥꯛ ꯏꯔꯣꯟꯕ ꯌꯣꯡꯆꯥꯛ ꯏꯔꯣꯟꯕꯅ ꯈ꯭ꯋꯥꯏꯗꯒꯤ ꯄꯥꯝꯃꯦ ꯀꯔꯤꯒꯤꯅꯣ ꯃꯥꯅ ꯈ꯭ꯋꯥꯏꯗꯒꯤ ꯆꯥꯛ ꯆꯥꯕ ꯌꯥꯏ ꯃꯥꯅ ꯈ꯭ꯋꯥꯏꯗꯒꯤ ꯅꯨꯡꯉꯥꯏ ꯆꯥꯕꯗ ꯑꯩꯗꯤ ꯑꯗꯨꯕꯨ ꯏꯔꯣꯟꯕꯗ ꯍꯥꯞꯄ ꯃꯆꯜꯁꯤ ꯐꯩꯖꯥ ꯑꯃ ꯍꯥꯞꯄꯦ ꯍꯋꯥꯏ ꯃꯨꯕꯤ ꯈꯤꯇꯪ ꯍꯥꯞꯄꯦ ꯂꯣꯛꯂꯩ ꯃꯅꯥꯎ ꯈꯖꯤꯛ ꯍꯥꯞꯄꯦ ꯑꯗꯨꯒ ꯑꯗꯨꯝ ꯃꯤꯛꯁ ꯇꯧꯔꯒ ꯏꯔꯣꯜꯂꯦ ꯃꯔꯣꯏꯗꯅ ꯇꯤꯜꯂꯧ ꯃꯅꯥ ꯈꯖꯤꯛ ꯊꯥꯛꯑꯦ ꯐꯗꯤꯒꯣꯝ ꯈꯖꯤꯛ ꯊꯥꯛꯑꯦ ꯑꯗꯨꯗꯨꯒ ꯏꯔꯣꯜꯂꯦ ꯏꯔꯣꯟꯕ ꯃꯇꯝꯗꯁꯨ ꯁꯥꯔꯤꯉꯩꯗ ꯂꯣꯟꯕꯗꯤ ꯍꯥꯎꯇꯦ ꯏꯪꯊꯔꯒ ꯏꯔꯣꯝꯕ ꯐꯨꯠꯄ ꯃꯍꯤꯗꯣ ꯍꯩꯗꯣꯛꯈ꯭ꯔꯒ ꯏꯪꯊꯔꯒ ꯂꯣꯟꯕ ꯑꯗꯨꯝ ꯍꯥꯎꯋꯦ ꯍꯥꯊꯨ ꯍꯥꯊꯨ ꯇꯧꯕ ꯃꯍꯤ ꯂꯥꯡꯕ ꯍꯥꯎꯇꯦ ꯃꯍꯤ ꯈꯤꯇꯪ ꯅꯪꯂꯞꯅ ꯃꯔꯣꯏ ꯃꯄꯥꯡꯗꯣ ꯃꯆꯜꯁꯨꯅ ꯍꯥꯞꯄꯒ ꯍꯥꯏꯗꯤ ꯂꯩꯗꯅ ꯊꯣꯡꯉꯦ ꯍꯥꯏꯗꯨꯅꯁꯨ ꯆꯣꯞ ꯆꯣꯞ ꯊꯣꯡꯖꯤꯟꯕꯗꯨꯗꯤ ꯆꯥꯕ ꯌꯥꯗꯦꯕ ꯌꯣꯡꯆꯥꯛꯇꯨꯅ ꯈꯔ ꯃꯍꯤ ꯅꯪꯅ ꯃꯐꯣꯟ ꯃꯌꯥꯝꯗꯨꯒ ꯇꯧꯔꯒ ꯅꯪꯂꯞꯅ ꯇꯅꯪ ꯇꯅꯪ ꯂꯥꯎꯅ ꯍꯥꯎꯅ ꯁꯦꯝꯃꯒ ꯆꯥꯕꯅ ꯄꯥꯝꯕ ꯍꯦꯜꯂꯦ ꯁꯥ ꯉꯥ ꯊꯣꯡꯕꯕꯨꯗꯤ ꯆꯥꯛ ꯆꯥꯕ ꯌꯥꯗꯦ ꯊꯥꯎ ꯊꯨꯝ ꯑꯣꯏꯕꯅꯤꯅ ꯊꯥꯎ ꯌꯥꯛꯄꯅꯤꯅ ꯑꯆꯝꯕꯗ ꯑꯣꯏꯔꯁꯨ ꯆꯥꯕꯕꯨꯗꯤ ꯌꯥꯏ ꯍꯥꯏꯕꯨ ꯏꯔꯣꯝꯕꯅ ꯈ꯭ꯋꯥꯏꯗꯒꯤ ꯄꯥꯝꯄꯤꯁꯤꯅ ꯏꯔꯣꯝꯕꯅ ꯃꯣꯔꯣꯛ ꯁꯥꯔꯒ ꯆꯥꯛꯁꯤ ꯆꯥꯕ ꯌꯥꯝꯅ ꯅꯨꯡꯉꯥꯏ ꯆꯥꯛ ꯆꯥꯔꯒ ꯏꯄꯥꯡꯒꯟ ꯀꯟꯕ ꯍꯦꯜꯂꯦ ꯑꯗꯨꯗꯨꯅ ꯏꯔꯣꯟꯕꯅ ꯈ꯭ꯋꯥꯏꯗꯒꯤ ꯍꯥꯎꯅ ꯆꯥꯕꯅꯦ ꯏꯔꯣꯟꯕꯅ ꯈ꯭ꯋꯥꯏꯗꯒꯤ ꯄꯥꯝꯖꯕꯅꯦ ꯑꯔꯣꯏꯕꯗꯗꯤ ꯆꯝꯐꯨꯠꯅ ꯑꯗꯨꯝ ꯂꯣꯏꯁꯤꯟꯖꯩ ꯍꯥꯏꯗꯤ ꯑꯁꯥꯕ ꯆꯥꯔꯨꯔꯁꯨ ꯑꯆꯝꯕ ꯆꯥꯔꯨꯔꯁꯨ ꯏꯆꯝ ꯆꯝꯅ ꯆꯝꯐꯨꯠꯅ ꯑꯗꯨꯝ ꯂꯣꯏꯁꯤꯟꯕꯅ ꯐꯩꯅ ꯈꯟꯗꯅ ꯏꯔꯣꯝꯕꯗꯤ ꯑꯗꯨꯝ ꯈꯔ ꯄꯥꯝꯖꯩ ꯉꯥ ꯊꯣꯡꯕꯗꯒꯤꯁꯨ ꯁꯥ ꯊꯣꯡꯕꯗꯒꯤꯁꯨ ꯀꯥꯡꯁꯣꯏꯗꯒꯤꯁꯨ